ꯑꯩꯅ ꯄꯥꯝꯕ ꯑꯩꯈꯣꯏ ꯄꯥꯝꯕꯤꯁꯤꯡꯗꯤ ꯃꯔꯨ ꯑꯣꯏꯅ ꯂꯩꯗ ꯍꯥꯏꯔꯒ ꯑꯩꯈꯣꯏ ꯁꯅꯥꯔꯩ ꯑꯗꯨꯒ ꯎꯍꯩꯗ ꯍꯥꯏꯔꯒ ꯑꯩꯈꯣꯏ ꯊꯩꯕꯣꯡꯒꯨꯝꯕ ꯑꯁꯤ ꯑꯩ ꯄꯥꯝꯃꯤ ꯑꯗꯨꯒ ꯂꯣꯏꯅꯅ ꯇꯣꯉꯥꯟ ꯇꯣꯉꯥꯟꯕ ꯑꯩꯈꯣꯏꯒꯤ ꯗ꯭ꯔꯥꯒꯣꯟ ꯐ꯭ꯔꯨꯠ ꯀꯨꯝꯕ ꯑꯁꯤ ꯊꯥꯏ ꯃꯔꯝꯗꯤ ꯀꯔꯤꯒꯤꯅꯣ ꯍꯥꯏꯔꯒ ꯍꯥꯏꯔꯤꯕ ꯄꯣꯠꯁꯤꯡꯁꯤ ꯑꯩꯈꯣꯏꯒꯤ ꯁꯅꯥꯔꯩꯁꯤ ꯂꯩꯗ ꯅꯠꯇꯅ ꯊꯥꯕ ꯀꯥꯟꯗ ꯑꯩꯈꯣꯏ ꯃꯇꯤꯟ ꯃꯀꯥꯡꯁꯨ ꯃꯥꯅ ꯉꯥꯛꯊꯣꯛꯄ ꯉꯝꯃꯤ ꯑꯗꯨꯒ ꯂꯣꯏꯅꯅ ꯎꯍꯩꯗ ꯍꯥꯏꯔꯒ ꯍꯥꯏꯔꯤꯕ ꯑꯩꯈꯣꯏ ꯖꯦꯛ ꯐ꯭ꯔꯨꯠꯁꯤ ꯃꯨꯜꯂꯒꯁꯨ ꯆꯥꯕ ꯌꯥꯏ ꯑꯗꯩ ꯏꯟꯁꯥꯡ ꯑꯣꯏꯅꯁꯨ ꯆꯥꯕ ꯌꯥꯏ ꯑꯗꯨꯒ ꯃꯔꯨ ꯑꯣꯏꯅ ꯗ꯭ꯔꯥꯒꯣꯟ ꯐ꯭ꯔꯨꯠꯁꯤꯗꯤ ꯌꯥꯝ ꯀꯥꯟꯅꯈ꯭ꯔꯦ ꯍꯛꯆꯥꯡꯒꯤ ꯑꯣꯏꯅꯁꯨ ꯑꯩꯈꯣꯏ ꯀꯥꯟꯅꯕ ꯑꯗꯒꯤ ꯄꯥꯟꯕ ꯌꯦꯡꯕ ꯀꯥꯟꯗꯁꯨ ꯃꯣꯏ ꯃꯄꯥꯟ ꯁꯥꯔꯒ ꯇꯧꯔꯝꯗꯥꯏꯗꯁꯨ ꯌꯥꯝꯅ ꯐꯖꯕ ꯑꯗꯨꯅ ꯍꯥꯏꯔꯤꯕ ꯄꯥꯝꯕꯤꯁꯤꯡ ꯑꯁꯤ ꯑꯩꯈꯣꯏꯗꯁꯨ ꯀꯥꯟꯅꯕ ꯄꯤꯕꯅꯤꯅ ꯑꯩꯅ ꯍꯥꯏꯔꯤꯕ ꯄꯥꯝꯕꯤꯁꯤꯡ ꯑꯁꯤ ꯊꯥꯅꯤꯡꯏ